ꯍꯜꯂꯣ

ꯑꯣ ꯐꯧ ꯇꯥꯏꯒꯅꯤ ꯍꯥꯏꯕ ꯃꯤꯗꯨꯔꯣ ꯁꯤꯕꯨ ꯐꯧꯗꯣ ꯑꯧ ꯐꯧꯗꯣ ꯈꯤꯇ ꯂꯧꯒꯦ ꯇꯧꯕ ꯃꯣꯟ ꯌꯥꯡꯈꯩ ꯈꯛꯇꯪ ꯂꯧꯒꯦ ꯇꯧꯕ ꯂꯩꯒꯗ꯭ꯔꯥ ꯊꯣꯏꯕꯤ ꯐꯧꯗꯣ ꯂꯧꯒꯦ ꯇꯧꯕꯅꯤ ꯃꯃꯜꯅ ꯀꯌꯥ ꯑꯣꯏꯔꯤꯕ

ꯑꯗꯨ ꯅꯪꯒꯤꯗꯨꯕꯨ ꯈꯤꯇꯪ ꯇꯥꯊꯣꯛ ꯇꯥꯁꯤꯟ ꯌꯥꯗ꯭ꯔꯕ꯭ꯔꯣ ꯑꯗꯨ ꯐꯧꯗꯨꯗꯤ ꯊꯣꯏꯕꯤ ꯐꯧ ꯑꯁꯦꯡꯕꯗ ꯑꯗꯨꯝ ꯐꯪꯒꯗꯕ ꯅꯠꯇ꯭ꯔꯣ ꯎꯝ ꯍꯣꯏ ꯗꯔꯝ ꯐꯧ ꯁꯅꯥ ꯐꯧꯗꯨ ꯄꯥꯝꯗꯕ ꯊꯣꯏꯕꯤ ꯐꯧꯗꯨꯇ ꯄꯥꯝꯃꯦꯕ ꯎꯝ ꯅꯤꯡꯊꯧꯀꯥꯕ ꯅꯨꯃꯤꯠꯇꯣ ꯂꯥꯛꯀꯦ ꯄꯩꯁꯥꯗꯣ ꯑꯩꯁꯨ ꯁꯣꯟꯗ ꯈꯔ ꯈꯣꯝꯖꯤꯜꯂꯤꯌꯦ ꯑꯗꯨ ꯁꯨꯔꯒ ꯄꯨꯔꯒ ꯂꯥꯛꯀꯗꯕꯅꯤ ꯁꯣꯠꯀꯦꯒ ꯍꯥꯏꯔꯣꯏꯗ ꯑꯪ ꯍꯣꯏ ꯍꯣꯏ ꯁꯣꯠꯂꯣꯏ ꯁꯣꯠꯂꯣꯏ ꯑꯗꯨ ꯑꯩꯅ ꯂꯥꯛꯇ꯭ꯔꯤꯉꯩꯗ ꯂꯥꯛꯑꯝꯗꯥꯏꯗꯁꯨ ꯅꯉꯣꯟꯗ ꯐꯣꯟ ꯇꯧꯔꯛꯈꯤꯒꯦꯗ ꯑꯩ ꯂꯥꯛꯇꯧꯔꯦ ꯍꯥꯏꯗꯅ ꯒꯥꯔꯤꯒ ꯍꯥꯏꯔꯒ ꯑꯗꯨꯝ ꯂꯥꯛꯑꯗꯕꯅꯤ ꯐꯧ ꯍꯥꯞꯅꯕ ꯍꯣꯏ ꯍꯣꯏ ꯐꯔꯦ ꯑꯗꯨꯗꯤ ꯀꯣꯟꯅ ꯂꯥꯛꯑꯝꯗꯥꯏꯗ ꯄꯥꯎ ꯐꯥꯎꯅꯔꯁꯤ